ꯃꯅꯤꯄꯨꯔꯤ ꯑꯉꯥꯡꯁꯤꯡꯗ ꯃꯩꯇꯩꯂꯣꯟ ꯇꯝꯕꯤꯕ ꯍꯥꯏꯕꯁꯤ ꯑꯩꯈꯣꯏꯒꯤ ꯇꯧꯗꯕ ꯌꯥꯗ꯭ꯔꯕ ꯊꯧꯗꯥꯡ ꯑꯃꯅꯤ ꯃꯔꯝꯗꯤ ꯑꯩꯈꯣꯏ ꯃꯅꯤꯄꯨꯔ ꯂꯣꯟꯈꯛꯇ ꯇꯝꯕ ꯅꯠꯇꯕꯤꯗ ꯍꯥꯏꯕꯗꯤ ꯃꯅꯤꯄꯨꯔ ꯂꯣꯟ ꯇꯝꯕ ꯀꯥꯟꯗ ꯊꯛꯁꯤ ꯈꯥꯁꯤ ꯌꯥꯎꯗꯕ ꯑꯁꯤꯁꯨ ꯌꯥꯗꯦ ꯀꯩꯒꯤꯅꯣ ꯍꯥꯏꯀꯥꯟꯗ ꯍꯥꯏꯗꯤ ꯍꯧꯖꯤꯛꯀꯤ ꯃꯇꯝꯗ ꯊꯛꯁꯤ ꯈꯥꯁꯤ ꯌꯥꯎꯔꯛꯇ꯭ꯔꯤꯕ ꯑꯁꯤ ꯋꯦꯁꯇ꯭ꯔꯟ ꯁꯣꯁꯥꯏꯇꯤꯁꯤꯒꯤ ꯃꯇꯧ ꯇꯝꯕꯅꯤ ꯍꯥꯏꯅ ꯂꯧꯋꯤ ꯍꯥꯏꯕꯗꯤ ꯑꯩꯈꯣꯏꯅ ꯋꯦꯁꯇ꯭ꯔꯟ ꯁꯣꯁꯥꯏꯇꯤꯗꯗꯤ ꯈꯨꯗꯝ ꯑꯣꯏꯅ ꯍꯥꯏꯔꯀꯥꯟꯗ ꯑꯣꯖꯥ ꯑꯃ ꯎꯕ ꯃꯇꯝꯗ ꯍꯂꯣ ꯃꯤꯁꯇꯔ ꯏꯁꯃꯤꯠ ꯍꯥꯏꯅ ꯀꯧꯋꯤ ꯑꯗꯣ ꯑꯩꯈꯣꯏ ꯃꯅꯤꯄꯨꯔꯒꯤ ꯂꯣꯟꯗꯗꯤ ꯑꯣꯖꯥ ꯀꯔꯥꯏ ꯆꯠꯄꯤꯔꯨꯕꯅꯣ ꯍꯥꯏꯕꯁꯤ ꯌꯥꯝꯅ ꯐꯖꯕ ꯋꯥ ꯑꯃꯅ ꯃꯁꯤꯅ ꯑꯩꯈꯣꯏꯒꯤ ꯊꯧꯒꯜꯂꯣꯟ ꯕꯦꯕꯥꯔ ꯇꯝꯕꯁꯤꯒ ꯃꯅꯨꯡꯗ ꯑꯩꯈꯣꯏꯒꯤ ꯃꯅꯤꯄꯨꯔꯤ ꯂꯣꯟ ꯇꯝꯕꯤꯕ ꯑꯁꯤ ꯈ꯭ꯋꯥꯏꯗꯒꯤ ꯃꯔꯨꯑꯣꯏꯕ ꯄꯣꯠ ꯑꯃꯅꯤ ꯑꯗꯨꯗꯨꯒ ꯍꯥꯏꯗꯤ ꯑꯩꯈꯣꯏ ꯑꯃꯠꯇ ꯁꯤꯖꯤꯟꯅꯗ ꯇꯥꯔꯒꯗꯤ ꯍꯥꯏꯗꯤ ꯍꯧꯒꯠꯂꯛꯏꯕ ꯑꯉꯥꯡꯁꯤꯡꯁꯤꯗ ꯑꯩꯈꯣꯏꯒꯤ ꯃꯩꯇꯩꯂꯣꯟ ꯑꯁꯤ ꯁꯤꯖꯤꯟꯅꯗꯕ ꯇꯥꯔꯒꯗꯤ ꯑꯩꯈꯣꯏꯒꯤ ꯃꯩꯇꯩꯂꯣꯟ ꯑꯁꯤ ꯃꯥꯂꯦꯝꯁꯤꯗꯒꯤ ꯃꯨꯠꯈꯤꯕ ꯌꯥꯏ ꯍꯥꯏꯕꯒꯤꯗꯃꯛ ꯑꯩꯈꯣꯏꯅ ꯃꯩꯇꯩꯂꯣꯟ ꯑꯁꯤ ꯇꯝꯕ ꯃꯊꯧ ꯇꯥꯔꯤꯕꯅꯤ